ꯍꯦꯂꯣ ꯇꯧꯖꯔꯛꯏꯁꯦ ꯉꯁꯥꯏ ꯑꯪꯀꯜꯒꯤ ꯑꯣꯛꯇꯣꯗ ꯂꯩꯍꯧꯕ ꯅꯨꯄꯤꯗꯨꯅꯤ ꯑꯗꯨ ꯑꯪꯀꯜꯒꯤ ꯑꯣꯛꯇꯣꯗ ꯑꯩꯒꯤ ꯕꯦꯂꯦꯠ ꯀꯥꯎꯍꯧꯔꯦ ꯋꯥꯂꯦꯠ ꯑꯗꯨꯗ ꯏꯝꯄꯣꯔꯇꯦꯟꯁ ꯑꯦ ꯇꯤ ꯑꯦꯝ ꯀꯥꯔꯗ ꯑꯙꯥꯔ ꯀꯥꯔꯗ ꯑꯗꯨꯒ ꯑꯦꯛꯖꯥꯝꯒꯤ ꯑꯦꯗꯃꯤꯠ ꯀꯥꯔꯗꯁꯤꯡ ꯑꯗꯨꯗ ꯂꯣꯏꯅ ꯌꯥꯎꯈ꯭ꯔꯦ ꯑꯗꯨ